ꯃꯤ ꯁꯤꯕꯒꯤ ꯃꯔꯝꯗꯤ ꯄ꯭ꯔꯣꯄꯔ ꯇ꯭ꯔꯥꯟꯁꯄꯣꯔꯇꯦꯁꯟ ꯂꯩꯇꯕꯅ ꯂꯝꯕꯤ ꯐꯠꯇꯕꯅ ꯑꯗꯨꯒ ꯅꯤꯌꯔꯕꯥꯏ ꯍꯣꯁꯄꯤꯇꯥꯜ ꯑꯗꯨ ꯀꯩꯀꯥ ꯂꯩꯇꯕꯅ ꯃꯔꯝ ꯑꯣꯏꯔꯒ ꯃꯤ ꯁꯤ ꯍꯦꯛꯇ ꯂꯥꯏꯌꯦꯡꯕ ꯅꯪꯍꯧꯗꯅ ꯁꯤꯌꯦ ꯃꯤꯁꯦ ꯍꯤꯡꯕ ꯉꯝꯗꯦ ꯇ꯭ꯔꯥꯟꯁꯄꯣꯔꯇꯦꯁꯟ ꯐꯖꯅ ꯃꯔꯥꯡ ꯀꯥꯏꯗꯕꯒꯤ ꯔꯣꯠ ꯂꯝꯕꯤ ꯐꯖꯅ ꯁꯦꯝꯗꯕꯒꯤ ꯍꯣꯁꯄꯤꯇꯥꯜ ꯐꯖꯅ ꯂꯩꯇꯕꯒꯤ ꯐꯪꯗꯦ ꯑꯉꯥꯡ ꯁꯤꯕꯒꯤ ꯑꯉꯥꯡ ꯑꯉꯥꯡ ꯁꯤꯕꯒꯤ ꯆꯥꯡꯗꯤ ꯋꯥꯡꯗꯦ ꯑꯉꯥꯡꯁꯤꯡꯒꯤꯗꯃꯛ ꯂꯩꯇꯦ ꯑꯉꯥꯡꯁꯤꯡꯒꯤꯗꯝꯛ ꯇꯤꯀꯥ ꯀꯩꯀꯥ ꯂꯩꯇꯦ ꯑꯄꯤꯛꯄ ꯑꯉꯥꯡꯁꯤꯡꯕꯨ ꯌꯦꯡꯁꯤꯟꯅꯕ ꯃꯇꯦꯡ ꯄꯥꯡꯅꯕ ꯏꯁꯀꯤꯝꯗꯤ ꯄꯣꯂꯤꯑꯣ ꯀꯩꯀꯥ ꯑꯗꯨꯒ ꯁꯀꯤꯝ ꯀꯩꯀꯥ ꯈꯔ ꯍꯤꯗꯥꯛꯀꯤ ꯀꯩꯀꯥ ꯅꯔꯁ ꯀꯩꯀꯥ ꯂꯥꯛꯑꯒ ꯃꯇꯦꯡ ꯈꯔ ꯄꯥꯡꯕꯤ ꯑꯗꯨꯅ ꯃꯔꯝ ꯑꯣꯏꯔꯒ ꯑꯉꯥꯡꯁꯤꯡ ꯐꯖꯅ ꯁꯤꯗꯦ ꯑꯉꯥꯡꯁꯤꯡ ꯁꯤꯕ ꯀꯌꯥ ꯂꯩꯇꯦ